ꯅꯣꯔꯠ ꯏꯟꯗꯤꯌꯥꯗꯗꯤ ꯃꯔꯨ ꯑꯣꯏꯅ ꯈꯣꯡꯒ꯭ꯔꯥꯎ ꯑꯗꯒꯤ ꯁꯜꯋꯥꯔ ꯀꯩꯀꯩ ꯑꯩꯈꯣꯏꯒꯤ ꯗ꯭ꯔꯦꯁꯇ ꯑꯣꯏꯔꯣ ꯀꯜꯆꯔꯦꯜꯒꯤ ꯑꯣꯏꯕ ꯑꯣꯏꯔꯣ ꯃꯣꯏꯒꯤꯗꯤ ꯑꯗꯨꯝꯕꯗ ꯑꯗꯨꯝꯅ ꯑꯩꯈꯣꯏꯒꯤ ꯁꯦꯠꯅꯤꯡꯕ ꯈꯣꯠꯅꯤꯡꯕꯗꯣ ꯑꯗꯨꯝ ꯑꯌꯥꯝꯕ ꯁꯦꯠꯂꯦ ꯑꯗꯨꯒ ꯁꯥꯎꯠ ꯏꯟꯗꯤꯌꯥ ꯔꯣꯝꯗꯅ ꯑꯩꯈꯣꯏꯒꯤ ꯃꯣꯏꯒꯤ ꯀꯜꯆꯔꯦꯜꯒꯤ ꯑꯣꯏꯕ ꯐꯩꯖꯣꯝ ꯅꯨꯡꯖꯣꯝ ꯁꯨꯝꯕꯁꯤꯅ ꯑꯌꯥꯝꯕ ꯑꯗꯨꯝꯅ ꯁꯦꯠꯂꯦ ꯃꯣꯏꯒꯤ ꯗ꯭ꯔꯦꯁꯇꯁꯨ ꯁꯨꯃꯥꯏꯅ ꯁꯨꯝ ꯅꯣꯔꯠꯀ ꯁꯥꯎꯠꯀꯒꯤ ꯁꯨꯝ ꯈꯦꯠꯅꯔꯛꯄꯁꯦ ꯐꯤꯔꯣꯟꯗ ꯑꯣꯏꯔꯣ ꯑꯃꯅ ꯐꯩꯖꯣꯝ ꯑꯃꯅ ꯈꯣꯡꯒ꯭ꯔꯥꯎ ꯅꯨꯡꯂꯥꯎ ꯁꯨꯃꯥꯏꯅ ꯁꯦꯠꯄꯗꯁꯨ ꯈꯦꯠꯅꯔꯦ ꯑꯗꯒꯤ ꯆꯤꯟꯖꯥꯛꯇꯁꯨꯅꯅꯦ ꯆꯤꯟꯖꯥꯛꯇ ꯑꯩꯈꯣꯏꯒꯤ ꯅꯣꯔꯠꯀꯤ ꯅꯣꯔꯠ ꯏꯟꯗꯤꯌꯥꯔꯣꯝꯗꯗꯤ ꯑꯌꯥꯝꯕꯅ ꯑꯩꯈꯣꯏꯒꯤ ꯚꯤꯖꯤꯇꯦꯕꯜꯁꯦ ꯁꯤꯁꯤꯅ ꯑꯌꯥꯝꯕ ꯆꯥꯏꯌꯦꯕ ꯃꯦꯔꯥꯃꯦꯁ ꯀꯨꯝꯕ ꯚꯤꯖꯤꯇꯦꯕꯜꯒꯨꯝꯕ ꯁꯨꯝꯕꯁꯤꯅ ꯑꯗꯨꯝ ꯑꯌꯥꯝꯕ ꯁꯨꯝ ꯆꯥꯏ ꯃꯣꯏꯅ ꯆꯥꯕ ꯀꯥꯟꯗ ꯑꯗꯒꯤ ꯁꯥꯎꯠ ꯏꯟꯗꯤꯌꯥꯔꯣꯝꯗꯅ ꯆꯥꯕꯁꯦ ꯑꯩꯈꯣꯏꯒꯤ ꯀꯩꯅꯣꯁꯦ ꯑꯩꯈꯣꯏꯒꯤ ꯃꯣꯏꯒꯤ ꯆꯤꯟꯖꯥꯛꯇ ꯆꯥꯕ ꯃꯇꯝꯗ ꯑꯁꯤꯟꯕꯒꯤ ꯁꯔꯨꯛꯁꯦ ꯁꯤꯁꯤꯅ ꯑꯌꯥꯝꯕ ꯑꯣꯏꯅ ꯑꯗꯨꯝꯅ ꯃꯣꯏꯒꯤ ꯆꯤꯟꯖꯥꯛ ꯈꯨꯗꯤꯡꯗ ꯑꯁꯤꯟꯕꯁꯦ ꯑꯗꯨꯝ ꯂꯣꯏꯅ ꯍꯥꯞꯄꯦꯕ ꯃꯣꯏꯅ ꯆꯥ ꯃꯇꯝꯗ ꯑꯗꯒꯤ ꯃꯁꯤ ꯃꯣꯏꯒꯤ ꯂꯝꯗꯨꯒꯤ ꯋꯦꯗꯔꯗ ꯑꯣꯏꯔꯣ ꯃꯣꯏꯒꯤ ꯗꯤꯐ꯭ꯔꯦꯝꯁꯇꯤ ꯈꯤꯇꯪ ꯂꯩꯔꯦ ꯑꯗꯒꯤ ꯄꯣꯂꯤꯇꯤꯛꯁ ꯑꯗꯒꯤ ꯃꯣꯏꯒꯤ ꯂꯥꯏꯔꯤꯛ ꯂꯥꯏꯁꯨꯗ ꯑꯣꯏꯔꯣ ꯃꯣꯏꯒꯤ ꯁꯨꯝ ꯀꯩꯅꯣ ꯈꯤꯇꯪ ꯂꯣꯏꯅ ꯈꯦꯠꯅꯕꯁꯦ ꯂꯣꯏꯅ ꯂꯩꯌꯦꯕ ꯈꯔ ꯈꯔ ꯑꯗꯒꯤ ꯁꯥꯎꯠꯇ ꯂꯩꯕꯒ ꯅꯣꯔꯠꯇ ꯂꯩꯕꯁꯤꯒꯒꯤ ꯃꯣꯏꯒꯤ ꯗꯤꯐ꯭ꯔꯦꯝꯁꯁꯦ ꯂꯣꯏꯅ ꯂꯥꯏꯔꯤꯛꯀꯤ ꯃꯔꯝꯗꯁꯨ ꯗꯤꯐ꯭ꯔꯦꯟꯁꯁꯦ ꯂꯣꯏꯅ ꯈꯔ ꯈꯔ ꯂꯩꯌꯦꯕ ꯑꯃꯔꯣꯝꯁꯤꯗꯅ ꯑꯗꯒꯤ ꯄꯨꯂꯞ ꯃꯣꯏꯒꯤ ꯂꯤꯇꯔꯦꯁꯤ ꯑꯣꯏꯔꯣ ꯖꯤꯌꯣꯒ꯭ꯔꯥꯐꯤꯒꯤ ꯃꯣꯏꯒꯤ ꯀꯩꯅꯣꯗꯁꯨ ꯃꯉꯥꯏꯔꯦ ꯅꯣꯔꯠ ꯂꯣꯝꯗꯅ ꯑꯌꯥꯝꯕ ꯀꯩꯅꯣꯁꯦ ꯇꯧꯋꯦ ꯑꯗꯨꯒ ꯁꯥꯎꯠꯇꯅ ꯑꯩꯈꯣꯏꯒꯤ ꯃꯂꯌꯥꯂꯝꯒꯨꯝꯕ ꯀꯔꯤꯒꯨꯝꯕ ꯉꯥꯡꯕꯁꯦ ꯑꯗꯒꯤ ꯅꯣꯔꯠ ꯏꯟꯗꯤꯌꯥꯗꯅ ꯑꯩꯈꯣꯏꯒꯤ ꯏꯪꯂꯤꯁꯀꯨꯝꯕ ꯍꯤꯟꯗꯤꯒꯨꯝꯕ ꯍꯤꯟꯗꯤꯁꯦ ꯁꯤꯁꯦ ꯁꯤ ꯑꯌꯥꯝꯕ ꯑꯗꯨꯝ ꯁꯤꯖꯤꯟꯅꯩꯑꯕ ꯑꯗꯒꯤ ꯁꯥꯎꯠ ꯏꯟꯗꯤꯌꯥꯗꯅ ꯑꯩꯈꯣꯏꯒꯤ ꯀꯔꯅꯥꯠ ꯇꯀꯥꯒꯨꯝꯕꯒꯤ ꯃꯂꯌꯥꯂꯝ ꯑꯗꯒꯤ ꯏꯪꯂꯤꯁꯅ ꯃꯣꯏꯅꯁꯨ ꯈꯔ ꯄꯥꯝꯖꯩ ꯁꯨꯃꯥꯏꯅ ꯂꯣꯟꯗꯁꯨ ꯃꯉꯥꯏꯔꯦ ꯁꯨꯃꯥꯏꯅ ꯈꯦꯠꯅꯕꯁꯦ ꯈꯔ ꯂꯩ